ꯅꯨꯄꯤꯁꯤꯡꯅ ꯅꯨꯡꯇꯤꯒꯤ ꯑꯣꯏꯅ ꯊꯦꯡꯅꯔꯤꯕ ꯈꯨꯗꯣꯡ ꯆꯥꯗꯕ ꯑꯁꯤ ꯆꯠꯊꯣꯛ ꯆꯠꯁꯤꯟꯒꯤ ꯄ꯭ꯔꯣꯕ꯭ꯂꯦꯝꯅꯤ ꯆꯍꯤ ꯈꯔ ꯑꯁꯤꯗ ꯑꯗꯨꯛꯀꯤ ꯃꯇꯤꯛ ꯑꯍꯣꯡꯕ ꯂꯩꯔꯦ ꯚꯥꯔꯠꯀꯤ ꯅꯨꯄꯤꯁꯤꯡ ꯈꯨꯗꯣꯡ ꯆꯥꯕ ꯐꯪꯍꯜꯂꯤ ꯍꯥꯏꯅ ꯂꯧꯏ ꯃꯔꯝꯗꯤ ꯍꯧꯖꯤꯛꯀꯤ ꯂꯩꯉꯥꯛꯅ ꯅꯨꯄꯤꯁꯤꯡꯗ ꯊꯕꯛ ꯆꯪꯅꯕꯗ ꯑꯃꯗꯤ ꯂꯥꯏꯔꯤꯛ ꯂꯥꯏꯁꯨ ꯇꯝꯕꯗ ꯃꯈꯣꯏꯒꯤ ꯔꯤꯖꯥꯔꯕꯦꯁꯟ ꯊꯝꯕꯤꯗꯨꯅ ꯑꯆꯧꯕ ꯈꯨꯗꯣꯡ ꯆꯥꯕ ꯀꯌꯥ ꯄꯤꯔꯤ